ꯑꯩꯅ ꯂꯥꯏ ꯌꯦꯛꯄ ꯑꯁꯦ ꯇꯝꯕ ꯍꯧꯖꯔꯛꯈꯤꯕꯒꯤ ꯃꯔꯝꯗꯤ ꯑꯩꯒ ꯍꯦꯛ ꯌꯨꯝꯂꯣꯟꯅꯕꯗ ꯂꯩꯔꯤꯕ ꯑꯩꯒꯤ ꯗꯗꯥ ꯑꯁꯦ ꯂꯥꯏ ꯌꯦꯛꯄ ꯌꯥꯝꯅ ꯍꯩ ꯃꯍꯥꯛꯅ ꯍꯩꯕꯒꯤ ꯆꯥꯡꯗ ꯃꯥꯒꯤ ꯃꯃꯥꯡꯗ ꯐꯥꯎꯈꯤꯕ ꯃꯤ ꯑꯣꯏꯒꯦꯔꯥ ꯁꯥ ꯑꯣꯏꯒꯦꯔꯥ ꯎꯄꯥꯜ ꯑꯣꯏꯒꯦꯔꯥ ꯃꯍꯥꯛꯅ ꯆꯞ ꯃꯥꯟꯅꯅ ꯌꯦꯛꯄ ꯉꯝꯃꯤ ꯂꯥꯏꯁꯦ ꯎꯕꯗ ꯑꯩꯈꯣꯏꯅ ꯃꯤꯁꯛ ꯑꯁꯦ ꯀꯅꯥꯅꯣ ꯄꯣꯛꯁꯛ ꯑꯁꯦ ꯀꯔꯤꯅꯣ ꯍꯥꯏꯕ ꯁꯠ ꯁꯠ ꯈꯪꯕꯁꯨ ꯉꯝꯃꯤ ꯃꯁꯤ ꯎꯔꯨꯕꯗꯒꯤ ꯃꯥꯅ ꯌꯦꯛꯄꯗ ꯅꯨꯡꯉꯥꯏꯖꯔꯤꯕ ꯂꯥꯏ ꯑꯃ ꯌꯦꯛꯊꯣꯛꯄ ꯂꯣꯏꯔꯛꯄ ꯃꯇꯝꯗ ꯍꯔꯥꯎꯖꯔꯤꯕ ꯑꯗꯨ ꯎꯔꯨꯕꯗꯒꯤ ꯑꯩꯉꯣꯟꯗ ꯏꯊꯤꯜ ꯑꯃ ꯐꯥꯎꯔꯛꯏ ꯑꯩꯁꯨ ꯃꯥꯒꯨꯝꯅ ꯍꯩꯅꯤꯡꯉꯤ ꯑꯗꯒꯤ ꯑꯩꯒꯤ ꯗꯗꯥꯁꯤꯅ ꯑꯩꯕꯨ ꯇꯝꯕꯤꯔꯛꯇꯨꯅ ꯑꯩꯁꯦ ꯐꯖꯅ ꯍꯧꯖꯤꯛꯇꯤ ꯂꯥꯏꯌꯦꯛꯄ ꯉꯝꯖꯔꯦ ꯂꯥꯏ ꯌꯦꯛꯄ ꯑꯁꯦ ꯑꯩꯈꯣꯏꯅ ꯄꯨꯛꯅꯤꯡ ꯐꯖꯅ ꯆꯪꯉꯕꯗꯤ ꯑꯩꯈꯣꯏꯅ ꯍꯣꯠꯅꯖꯔꯕꯗꯤ ꯇꯣꯏꯅ ꯇꯣꯏꯅ ꯌꯦꯛꯇꯨꯅ ꯑꯩꯈꯣꯏꯅ ꯄꯨꯛꯅꯤꯡ ꯆꯪꯅ ꯍꯣꯠꯅꯖꯔꯕꯗꯤ ꯑꯩꯈꯣꯏꯅ ꯐꯖꯅ ꯌꯦꯛꯂꯛꯄ ꯉꯝꯒꯅꯤ ꯑꯗꯨꯒ ꯊꯕꯛ ꯈꯨꯗꯤꯡꯃꯛꯅꯤ ꯁꯤꯗꯤ ꯑꯩꯈꯣꯏꯅ ꯄꯨꯛꯅꯤꯡ ꯆꯪꯅ ꯇꯧꯗ꯭ꯔꯕꯗꯤ ꯊꯕꯛ ꯑꯁꯤ ꯃꯥꯏ ꯄꯥꯛꯄ ꯉꯝꯗꯦ ꯍꯥꯏꯕꯗꯨ ꯑꯩꯈꯣꯏ ꯗꯗꯥꯁꯤꯅ ꯑꯩꯉꯣꯟꯗ ꯇꯥꯛꯄꯤꯔꯛꯏ ꯑꯩꯈꯣꯏꯅ ꯏꯁꯥꯅ ꯌꯥꯝ ꯐꯖꯅ ꯍꯣꯠꯅꯖꯔꯕꯗꯤ ꯑꯩꯈꯣꯏꯅ ꯇꯧꯔꯤꯕ ꯊꯕꯛ ꯑꯁꯤ ꯃꯥꯏ ꯄꯥꯛꯂꯛꯀꯅꯤ ꯑꯩꯅ ꯇꯣꯏꯅ ꯇꯣꯏꯅ ꯇꯧꯖꯔꯛꯑꯕꯗꯤ ꯑꯩꯅ ꯌꯦꯛꯆꯔꯛꯏꯕ ꯂꯥꯏ ꯑꯁꯤ ꯃꯁꯛ ꯐꯖꯔꯛꯀꯅꯤ ꯍꯥꯏꯅ ꯑꯩꯒꯤ ꯗꯗꯥ ꯑꯁꯤꯅ ꯇꯥꯛꯄꯤꯔꯛꯏ